ꯑꯇꯣꯞꯄ ꯒ꯭ꯔꯍꯁꯤꯡꯗ ꯃꯄꯥꯟꯁꯤꯡꯒꯤ ꯊꯋꯥꯏ ꯄꯥꯟꯕ ꯖꯤꯕ ꯂꯩꯔꯝꯒꯅꯤ ꯍꯥꯏꯕꯁꯤ ꯑꯩ ꯍꯟꯗ꯭ꯔꯦꯠ ꯄꯔꯁꯦꯟ ꯊꯥꯖꯩ ꯍꯥꯏꯕꯗꯤ ꯑꯩꯈꯣꯏ ꯃꯤꯑꯣꯏꯕꯅ ꯁꯤꯕꯤꯂꯥꯏꯖꯦꯁꯟꯁꯤ ꯍꯧꯖꯤꯛ ꯃꯇꯝꯗ ꯐꯥꯔꯁ ꯁꯤꯕꯤꯂꯥꯏꯖꯦꯁꯟ ꯁꯦꯀꯦꯟ ꯁꯤꯕꯤꯂꯥꯏꯖꯦꯁꯟ ꯑꯦꯟ ꯊꯥꯔꯠ ꯁꯤꯕꯤꯂꯥꯏꯖꯦꯁꯟ ꯍꯥꯏꯅ ꯂꯩ ꯑꯗꯨ ꯑꯩꯈꯣꯏ ꯃꯤꯑꯣꯏꯕꯁꯦ ꯁꯦꯀꯦꯟ ꯁꯤꯕꯤꯂꯥꯏꯖꯦꯁꯟꯐꯥꯎꯗꯤ ꯌꯧꯕ ꯐꯥꯎꯕ ꯉꯝꯗ꯭ꯔꯤ ꯍꯥꯏ ꯐꯥꯔꯁ ꯁꯤꯕꯤꯂꯥꯏꯖꯦꯁꯟ ꯍꯥꯏ ꯑꯁꯨꯛ ꯌꯥꯝꯅ ꯃꯤꯑꯣꯏꯕꯅ ꯊꯥꯒꯤ ꯂꯩꯕꯥꯛ ꯆꯠꯄꯁꯤꯐꯥꯎ ꯑꯁꯨꯛ ꯌꯥꯝ ꯆꯥꯎꯈꯠꯂꯦ ꯍꯥꯏꯔꯤꯁꯤ ꯐꯥꯎꯕ ꯑꯗꯨ ꯑꯣꯏ ꯇꯥꯔꯒꯗꯤ ꯑꯩꯈꯣꯏꯅ ꯈꯪꯗ꯭ꯔꯤꯕ ꯎꯗ꯭ꯔꯤꯕ ꯃꯌꯥꯝ ꯑꯃ ꯂꯩ ꯑꯗꯨꯅ ꯑꯩꯈꯣꯏꯅ ꯑꯇꯣꯞꯄ ꯒ꯭ꯔꯍꯗ ꯀꯔꯤꯅꯣ ꯈꯪꯗꯕ ꯄꯣꯠꯁꯛ ꯊꯤꯕ ꯉꯝꯗ꯭ꯔꯤꯕ ꯑꯗꯨꯕꯨ ꯑꯩꯈꯣꯏꯒꯤ ꯒ꯭ꯔꯍꯁꯤꯗꯗꯤ ꯂꯥꯛꯑꯒ ꯀꯔꯤꯅꯣ ꯈꯪꯗꯕ ꯐꯣꯔ ꯑꯦꯛꯖꯥꯝꯄꯜ ꯀꯦꯅꯥꯗꯥꯗ ꯀ꯭ꯔꯣꯞ ꯀ꯭ꯔꯣꯞ ꯁꯥꯔꯀꯜ ꯇꯧꯈꯤꯕ ꯑꯗꯨꯒꯨꯝꯕꯅꯆꯤꯡꯕ ꯖꯄꯥꯟꯗ ꯇꯧꯈꯤꯕ ꯆꯦꯅꯥꯗ ꯇꯧꯈꯤꯕ ꯁꯨꯝꯕ ꯃꯌꯥꯝꯁꯤꯡꯁꯦ ꯃꯌꯥꯝ ꯂꯩꯕꯅꯤꯅ ꯑꯩꯈꯣꯏꯅ ꯉꯁꯤꯐꯥꯎꯕꯗ ꯀꯔꯤꯅꯣ ꯊꯤꯖꯤꯟꯕ ꯉꯝꯗꯕꯁꯦ ꯑꯁꯤꯅ ꯃꯔꯝ ꯑꯣꯏꯔꯒ ꯀ꯭ꯔꯣꯞ ꯁꯥꯔꯀꯜꯁꯤꯐꯥꯎ ꯊꯤꯖꯤꯟꯕ ꯉꯝꯗꯦ ꯑꯗꯨꯕꯨ ꯀꯔꯤꯒꯨꯝꯕ ꯄꯣꯁꯛ ꯑꯃꯗꯤ ꯂꯩꯔꯝꯃꯦ ꯂꯥꯛꯑꯝꯃꯦ ꯍꯥꯏꯕꯁꯦ ꯑꯩꯈꯣꯏꯅ ꯈꯪꯕ ꯉꯝꯃꯦ ꯑꯗꯨꯏ ꯑꯣꯏꯕ ꯇꯥꯔꯒꯗꯤ ꯑꯩꯈꯣꯏꯒ ꯃꯈꯣꯏꯒ ꯈꯦꯅꯕꯁꯦ ꯑꯩꯈꯣꯏꯅ ꯐꯥꯔꯁ ꯁꯤꯕꯤꯂꯥꯏꯖꯦꯁꯟꯗ ꯂꯩꯕ ꯑꯗꯨꯕꯨ ꯃꯣꯏꯗꯤ ꯁꯦꯀꯦꯟ ꯁꯤꯕꯤꯂꯥꯏꯖꯦꯁꯟ ꯑꯦꯟ ꯊꯥꯔꯠ ꯁꯤꯕꯤꯂꯥꯏꯖꯦꯁꯟ ꯐꯥꯎꯒꯤ ꯆꯥꯡꯗ ꯆꯥꯎꯈꯠꯂꯝꯕꯁꯨ ꯀꯅꯥꯅ ꯈꯪꯅꯤ ꯑꯗꯨꯅ ꯀꯝꯄꯜꯁꯔꯤ ꯑꯩ ꯍꯟꯗ꯭ꯔꯦꯠ ꯄꯥꯔꯁꯦꯟ ꯊꯥꯖꯩ ꯑꯦꯂꯦꯟꯁꯤꯡꯁꯦ ꯁꯣꯏꯗꯅ ꯂꯩꯒꯅꯤ ꯍꯥꯏꯅ ꯑꯩꯈꯣꯏꯅ ꯊꯤꯕ ꯉꯝꯗꯕꯗꯨꯅꯕꯨ ꯉꯝꯗꯕ ꯄꯣꯠꯇꯨꯕꯨ ꯑꯦꯂꯦꯟ ꯍꯥꯏꯅ ꯈꯪꯕꯒꯤ ꯋꯥꯅꯤ ꯀꯔꯤꯒꯨꯝꯕ ꯉꯝꯃꯒꯗꯤ ꯑꯩꯈꯣꯏꯗꯧꯅ ꯇꯧꯔꯝꯕ꯭ꯔꯥ ꯑꯣꯔ ꯑꯩꯈꯣꯏꯗꯒꯤ ꯍꯦꯟꯅ ꯑꯗꯨꯕꯨ ꯑꯩꯈꯣꯏꯅ ꯊꯦꯡꯅꯕ ꯃꯇꯝꯗꯗꯤ ꯑꯩꯈꯣꯏꯅ ꯐꯥꯔꯁ ꯁꯤꯕꯤꯂꯥꯏꯖꯦꯁꯟ ꯐꯥꯎꯕ ꯌꯧꯗ꯭ꯔꯤ ꯍꯥꯏꯕꯅꯤꯅ ꯑꯩꯈꯣꯏꯗꯒꯤ ꯍꯦꯟꯅ ꯋꯥꯈꯜ ꯂꯩꯕ ꯖꯤꯕ ꯑꯃꯗꯤ ꯁꯣꯏꯗꯅ ꯑꯣꯏꯒꯅꯤꯅ ꯊꯥꯖꯩ ꯑꯗꯨꯅ ꯑꯦꯂꯦꯟꯁꯤꯡꯁꯦ ꯀꯝꯄꯜꯁꯔꯤ ꯂꯩꯐꯝ ꯊꯣꯛꯏ ꯑꯇꯣꯞꯄ ꯒ꯭ꯔꯍꯁꯤꯡꯗ ꯖꯤꯕ ꯄꯥꯟꯕ ꯁꯣꯏꯗꯅ ꯂꯩꯒꯅꯤ ꯍꯥꯏꯅ ꯑꯩꯅ ꯊꯥꯖꯩ